ꯃ꯭ꯌꯨꯅꯤꯁꯤꯄꯥꯜꯂꯤꯇꯤꯅ ꯑꯩꯈꯣꯏꯒꯤ ꯑꯦꯔꯤꯌꯥꯗ ꯊꯕꯛ ꯀꯌꯥꯃꯔꯣꯝ ꯄꯥꯏꯈꯠꯂꯤ ꯃꯗꯨꯒꯤ ꯃꯅꯨꯡꯗ ꯂꯝꯕꯤ ꯁꯣꯔꯣꯛ ꯁꯦꯝꯒꯠꯄꯅꯆꯤꯡꯕ ꯈꯨꯡꯒꯪꯒꯤ ꯃꯅꯨꯡꯗ ꯂꯩꯔꯤꯕ ꯗ꯭ꯔꯦꯟꯅꯆꯤꯡꯕ ꯗ꯭ꯔꯦꯟ ꯁꯦꯡꯗꯣꯛꯄ ꯑꯃꯗꯤ ꯑꯅꯧꯕ ꯗ꯭ꯔꯦꯟꯁꯤꯡ ꯁꯦꯝꯒꯠꯄ ꯑꯃꯗꯤ ꯂꯝꯕꯤꯗ ꯎ ꯄꯥꯝꯕꯤ ꯎ ꯆꯥꯔꯥ ꯊꯥꯕꯅꯆꯤꯡꯕ ꯊꯕꯛ ꯀꯌꯥꯃꯔꯣꯝ ꯇꯧꯋꯤ ꯑꯁꯤꯈꯛꯇ ꯅꯠꯇꯅ ꯑꯩꯈꯣꯏꯒꯤ ꯂꯨ ꯅꯥꯟꯕꯒꯤ ꯃꯇꯥꯡꯗꯁꯨ ꯂꯝꯕꯤ ꯁꯣꯔꯣꯛ ꯃ꯭ꯌꯨꯅꯤꯁꯤꯄꯥꯂꯤꯇꯤꯒꯤ ꯃꯅꯨꯡꯗ ꯂꯩꯕꯁꯤꯡ ꯑꯁꯤ ꯂꯨ ꯅꯥꯟꯅ ꯊꯝꯅꯉꯥꯏꯒꯤꯗꯃꯛꯇ ꯍꯣꯠꯅꯩ ꯂꯣꯏꯅꯅ ꯃ꯭ꯌꯨꯅꯤꯁꯤꯄꯥꯂꯤꯇꯤꯒꯤ ꯃꯦꯝꯕꯔꯁꯤꯡꯅ ꯀꯥꯎꯟꯁꯤꯜꯂꯔꯁꯤꯡꯅ ꯃ꯭ꯌꯨꯅꯤꯁꯤꯄꯥꯂꯤꯇꯤꯒꯤ ꯃꯅꯨꯡꯗ ꯂꯩꯔꯤꯕ ꯃꯥꯒꯤ ꯃꯥꯒꯤ ꯑꯦꯔꯤꯌꯥꯁꯤꯡ ꯑꯁꯤ ꯆꯥꯎꯈꯠ ꯊꯧꯔꯥꯡ ꯀꯌꯥꯃꯔꯣꯝ ꯇꯧꯅꯉꯥꯏ ꯄ꯭ꯔꯣꯒ꯭ꯔꯥꯝꯁꯤꯡ ꯍꯥꯞꯄꯤ ꯂꯣꯏꯅꯅ ꯄ꯭ꯔꯣꯒ꯭ꯔꯥꯝꯁꯤꯡ ꯑꯗꯨꯒꯤ ꯃꯇꯨꯡ ꯏꯟꯅ ꯊꯕꯛ ꯑꯣꯏꯅꯁꯨ ꯇꯧꯋꯤ ꯑꯗꯨꯒ ꯍꯥꯏꯔꯤꯕ ꯃ꯭ꯌꯨꯅꯤꯁꯤꯄꯥꯂꯤꯇꯤꯒꯤ ꯑꯦꯔꯤꯌꯥꯁꯤꯡ ꯑꯁꯤꯗ ꯀꯔꯤ ꯋꯥꯠꯂꯤ ꯍꯥꯏꯕꯁꯤ ꯃꯥꯒꯤ ꯃꯥꯒꯤ ꯑꯦꯔꯤꯌꯥꯗ ꯄꯨꯈꯠꯍꯧꯅꯕ ꯍꯣꯠꯅꯩ ꯂꯣꯏꯅꯅ ꯃ꯭ꯌꯨꯅꯤꯁꯤꯄꯥꯂꯤꯇꯤ ꯑꯃ ꯂꯩꯕꯁꯤꯅ ꯈꯨꯡꯒꯪ ꯃ꯭ꯌꯨꯅꯤꯁꯤꯄꯥꯂꯤꯇꯤ ꯂꯩꯔꯤꯕ ꯃꯐꯝ ꯑꯗꯨꯗ ꯑꯗꯨꯛꯀꯤ ꯃꯇꯤꯛ ꯀꯥꯟꯅꯕ ꯄꯤ ꯂꯣꯏꯅꯅ ꯄꯟꯆꯥꯌꯠꯅ ꯁꯔꯨꯛ ꯌꯥꯔꯤꯕ ꯃꯔꯨ ꯑꯣꯏꯕ ꯃꯔꯨ ꯑꯣꯏꯕ ꯊꯕꯛꯁꯤꯡꯗꯤ ꯈꯨꯡꯒꯪ ꯑꯁꯦ ꯑꯗꯨꯝ ꯆꯥꯎꯈꯠꯍꯟꯕ ꯈꯨꯡꯒꯪ ꯑꯁꯤꯗ ꯗ꯭ꯔꯦꯟꯁꯤꯡ ꯆꯟꯈꯠꯄ ꯈꯨꯡꯒꯪ ꯑꯁꯤꯗ ꯂꯩꯔꯤꯕ ꯃꯁꯖꯤꯠꯅꯆꯤꯡꯕꯒꯤ ꯇꯣꯏꯂꯦꯠ ꯂꯦꯇ꯭ꯔꯤꯟ ꯏꯔꯨꯁꯪꯅꯆꯤꯡꯕ ꯁꯥꯕ ꯂꯣꯏꯅꯅ ꯃꯐꯝ ꯑꯁꯤꯗ ꯃꯇꯧ ꯀꯔꯝ ꯍꯥꯏꯅ ꯇꯧꯔꯒ ꯑꯁꯦꯡꯕ ꯏꯁꯤꯡ ꯁꯤꯖꯤꯟꯅꯍꯟꯒꯅꯤ ꯑꯃꯗꯤ ꯏꯁꯤꯡ ꯑꯁꯤꯒꯤ ꯃꯇꯦꯡꯗꯒꯤ ꯑꯩꯈꯣꯏꯅ ꯍꯛꯆꯥꯡ ꯅꯥꯗ ꯌꯦꯡꯇꯅꯉꯥꯏꯒꯤꯗꯃꯛꯇ ꯊꯧꯔꯥꯡ ꯀꯌꯥꯃꯔꯣꯝ ꯂꯧꯈꯠꯅꯉꯥꯏ ꯍꯣꯠꯅꯩ ꯂꯣꯏꯅꯅ ꯍꯥꯏꯔꯤꯕ ꯑꯁꯤꯒꯨꯝꯂꯕ ꯃꯔꯨ ꯑꯣꯏꯕ ꯃꯔꯨ ꯑꯣꯏꯕ ꯊꯧꯗꯥꯡꯁꯤꯡꯗꯤ ꯎ ꯄꯥꯝꯕꯤ ꯎ ꯆꯥꯔꯥ ꯊꯥꯕꯅꯆꯤꯡꯕꯁꯤꯡ ꯑꯁꯤꯅꯤ ꯎ ꯆꯥꯔꯥ ꯊꯥꯔꯦ ꯍꯥꯏꯔꯒ ꯃꯐꯝ ꯑꯁꯤꯗ ꯎꯁꯤꯡ ꯑꯁꯤꯅ ꯆꯥꯎꯔꯛꯂꯒ ꯑꯣꯛꯁꯤꯖꯦꯟ ꯌꯥꯝꯅ ꯄꯨꯊꯣꯛꯏ ꯂꯣꯏꯅꯅ ꯏꯁꯤꯡ ꯅꯨꯡꯁꯤꯠ ꯁꯦꯡꯍꯜꯂꯤ ꯑꯗꯨꯅ ꯄꯟꯆꯥꯌꯠꯁꯤꯡꯒꯤ ꯃꯅꯨꯡꯗ ꯂꯩꯕ ꯃꯤꯑꯣꯏꯁꯤꯡꯗ ꯍꯛꯆꯥꯡ ꯐꯒꯠꯅꯉꯥꯏꯒꯤꯗꯃꯛꯇ ꯑꯆꯧꯕ ꯂꯝꯕꯤ ꯑꯃ ꯑꯣꯏ ꯂꯣꯏꯅꯅ ꯃꯈꯣꯏꯅ ꯑꯆꯧ ꯑꯆꯧꯕ ꯊꯕꯛꯁꯤꯡ ꯇꯧꯋꯤ ꯃꯗꯨꯗꯤ ꯂꯝꯕꯤꯁꯤꯡ ꯑꯁꯤꯗ ꯑꯀꯥꯏ ꯑꯇꯣꯏ ꯊꯣꯔꯛꯂꯕꯁꯨ ꯃꯈꯣꯏꯅ ꯃꯗꯨꯕꯨ ꯃꯦꯟꯁꯤꯟꯅꯉꯥꯏ ꯐꯒꯠꯍꯟꯅꯉꯥꯏ ꯍꯣꯠꯅꯩ ꯑꯅꯧ ꯑꯅꯧꯕ ꯄ꯭ꯔꯣꯒ꯭ꯔꯥꯝ ꯀꯌꯥꯃꯔꯣꯝ ꯑꯃꯁꯨ ꯃꯈꯣꯏꯅ ꯍꯥꯞꯀꯠꯄ ꯌꯥꯕꯁꯤꯡ ꯍꯥꯞꯀꯠꯂꯤ ꯑꯗꯨꯒ ꯍꯥꯏꯔꯤꯕ ꯃ꯭ꯌꯨꯅꯤꯁꯤꯄꯥꯂꯤꯇꯤꯒꯤ ꯃ꯭ꯌꯨꯅꯤꯁꯤꯄꯥꯂꯤꯇꯤ ꯑꯃꯗ ꯇꯉꯥꯏ ꯐꯗꯅ ꯀꯔꯤ ꯀꯔꯤ ꯗꯔꯀꯥꯔ ꯂꯩ ꯍꯥꯏꯕꯁꯤ ꯃꯈꯣꯏꯅ ꯊꯤ ꯑꯗꯨꯒ ꯃ꯭ꯌꯨꯅꯤꯁꯤꯄꯥꯂꯤꯇꯤ ꯑꯃꯗ ꯇꯧꯒꯗꯕ ꯊꯕꯛꯁꯤꯡ ꯑꯗꯨ ꯃꯈꯣꯏꯅ ꯄꯥꯡꯊꯣꯛꯅꯉꯥꯏ ꯍꯣꯠꯅꯩ ꯂꯣꯏꯅꯅ ꯃ꯭ꯌꯨꯅꯤꯁꯤꯄꯥꯂꯤꯇꯤ ꯑꯃꯗ ꯑꯩꯈꯣꯏ ꯇꯧꯒꯗꯕ ꯊꯕꯛꯁꯤꯡ ꯀꯔꯤ ꯀꯔꯤꯅꯣ ꯍꯥꯏꯕꯁꯤ ꯃꯈꯣꯏꯅ ꯊꯤꯅꯉꯥꯏ ꯍꯣꯠꯅꯩ ꯂꯣꯏꯅꯅ ꯍꯥꯏꯔꯤꯕ ꯊꯕꯛꯁꯤꯡ ꯑꯗꯨꯒꯤ ꯃꯅꯨꯡꯗ ꯈꯔ ꯑꯃꯗꯤ ꯏꯁꯤꯡ ꯃꯔꯥꯡ ꯀꯥꯏꯗꯕ ꯃꯐꯝꯗ ꯋꯥꯇꯔ ꯄꯣꯟꯅꯆꯤꯡꯕ ꯇꯧꯕ ꯑꯗꯨꯒ ꯂꯧꯎ ꯁꯤꯡꯎꯕꯒꯤ ꯖꯒꯥꯗ ꯑꯋꯥꯠꯄ ꯏꯁꯤꯡ ꯂꯩꯔꯒꯅ ꯑꯩꯈꯣꯏꯒꯤ ꯗ꯭ꯔꯦꯟꯁꯤꯡ ꯃꯆꯥ ꯃꯆꯥ ꯇꯧꯔꯒ ꯄꯨꯔꯒ ꯏꯁꯤꯡ ꯂꯧ ꯎꯍꯟꯅꯉꯥꯏ ꯍꯣꯠꯅꯕ ꯑꯃꯗꯤ ꯄꯟꯆꯥꯌꯠꯀꯤ ꯑꯩꯈꯣꯏꯒꯤ ꯃꯦꯝꯕꯔꯁꯤꯡ ꯑꯁꯤꯅ ꯍꯥꯎꯁꯤꯡꯅꯆꯤꯡꯕ ꯌꯨꯝ ꯀꯌꯥꯃꯔꯣꯝ ꯁꯔꯀꯥꯔꯗꯒꯤ ꯂꯥꯛꯄꯁꯤꯡ ꯑꯁꯤ ꯁꯥꯒꯠꯂꯒ ꯃꯌꯨꯝ ꯂꯩꯇꯕꯁꯤꯡꯕꯨ ꯂꯩꯍꯟꯅꯉꯥꯏ ꯍꯣꯠꯅꯕ ꯂꯣꯏꯅꯅ ꯑꯩꯈꯣꯏꯒꯤ ꯁꯦꯟꯇ꯭ꯔꯦꯜ ꯒꯣꯕꯔꯃꯦꯟꯗꯒꯤ ꯂꯥꯛꯄ ꯃꯈꯜ ꯃꯈꯜꯒꯤ ꯄ꯭ꯔꯣꯒ꯭ꯔꯥꯝꯁꯤꯡ ꯑꯁꯤ ꯄꯟꯆꯥꯌꯠꯁꯤꯡ ꯑꯁꯤꯅ ꯀꯔꯝ ꯍꯥꯏꯅ ꯈꯨꯡꯒꯪꯁꯤꯡ ꯑꯁꯤ ꯑꯩꯈꯣꯏ ꯆꯥꯎꯈꯠꯍꯟꯒꯗꯒꯦ ꯍꯥꯏꯕꯁꯤ ꯌꯥꯝ ꯀꯟꯅ ꯍꯣꯠꯅꯩ ꯂꯣꯏꯅꯅ ꯈꯨꯡꯒꯪꯁꯤꯡ ꯑꯁꯤꯗ ꯂꯥꯛꯄ ꯐꯦꯁꯤꯂꯤꯇꯤꯁ ꯃꯌꯥꯝꯁꯤ ꯀꯔꯝ ꯍꯥꯏꯅ ꯑꯩꯈꯣꯏ ꯄꯨꯁꯤꯜꯍꯧꯒꯅꯤ ꯑꯃꯗꯤ ꯄ꯭ꯔꯥꯏꯝ ꯃꯤꯅꯤꯁꯇꯔꯒꯤ ꯌꯣꯖꯅꯥꯅꯆꯤꯡꯕ ꯑꯗꯒꯤ ꯑꯩꯈꯣꯏꯒꯤ ꯍꯦꯜꯠ ꯀꯥꯔꯠꯅꯆꯤꯡꯕ ꯑꯁꯤꯒꯨꯝꯂꯕ ꯄ꯭ꯔꯣꯒ꯭ꯔꯥꯝ ꯃꯌꯥꯝ ꯑꯃ ꯑꯩꯈꯣꯏ ꯄꯨꯁꯤꯜꯂꯦ ꯍꯥꯏꯔꯒ ꯂꯥꯏꯔꯕ ꯑꯋꯥꯕ ꯂꯥꯏꯌꯦꯡꯕ ꯉꯝꯗ꯭ꯔꯕꯁꯤꯡ ꯑꯗꯨꯕꯨ ꯃꯇꯧ ꯀꯔꯝ ꯍꯥꯏꯅ ꯇꯧꯔꯒ ꯍꯣꯁꯄꯤꯇꯥꯜꯗ ꯄꯨꯔꯒ ꯂꯦꯝꯅ ꯑꯆꯧ ꯑꯆꯧꯕ ꯑꯅꯥꯕꯁꯤꯡ ꯂꯥꯏꯌꯦꯡꯍꯟꯅꯉꯥꯏ ꯍꯣꯠꯅꯩ ꯂꯣꯏꯅꯅ ꯑꯁꯤꯒꯨꯝꯂꯕ ꯑꯁꯤꯒꯨꯝꯂꯕ ꯊꯕꯛ ꯑꯁꯤꯈꯛꯇ ꯅꯠꯇꯅ ꯑꯇꯣꯞ ꯑꯇꯣꯞꯄ ꯃꯈꯜꯒꯤ ꯊꯕꯛ ꯀꯌꯥꯃꯔꯣꯝꯁꯨ ꯇꯧꯋꯤ ꯃꯈꯣꯏꯅ ꯅ ꯃꯔꯨ ꯑꯣꯏꯅ ꯑꯩꯈꯣꯏ ꯂꯧ ꯎꯕꯁꯤꯡꯒꯤ ꯑꯗꯒꯤ ꯑꯩꯈꯣꯏꯒꯤ ꯁꯔꯀꯥꯔꯅ ꯄꯤꯔꯛꯄ ꯍꯥꯔ ꯑꯃꯗꯤ ꯃꯔꯨ ꯃꯔꯥꯡꯅꯆꯤꯡꯕꯁꯨ ꯃꯈꯣꯏꯅ ꯀꯔꯝ ꯍꯥꯏꯅ ꯍꯥꯏꯔꯤꯕ ꯂꯧꯃꯤꯁꯤꯡ ꯑꯁꯤꯗ ꯐꯪꯍꯟꯅꯉꯥꯏꯒꯤ ꯍꯣꯠꯅꯩ ꯂꯣꯏꯅꯅ ꯑꯩꯈꯣꯏ ꯃꯇꯝ ꯆꯥꯅ ꯑꯩꯈꯣꯏꯒꯤ ꯃꯇꯝ ꯆꯥꯅ ꯑꯣꯜ ꯑꯦꯖ ꯄꯦꯟꯁꯤꯟꯁꯤꯡ ꯑꯁꯤꯕꯨ ꯃꯇꯧ ꯀꯔꯝ ꯇꯧꯅ ꯇꯧꯔꯒ ꯑꯩꯈꯣꯏꯒꯤ ꯄꯦꯟꯁꯤꯟ ꯐꯪꯍꯟꯒꯗꯒꯦ ꯑꯃꯗꯤ ꯂꯨꯈ꯭ꯔꯥꯕꯤꯒꯤꯗꯃꯛꯇ ꯁꯦꯟꯇ꯭ꯔꯦꯜ ꯒꯣꯕꯔꯃꯦꯟꯗꯒꯤ ꯂꯥꯛꯄ ꯈꯨꯗꯣꯡ ꯆꯥꯕꯁꯤꯡ ꯑꯁꯤꯁꯨ ꯐꯪꯍꯟꯅꯉꯥꯏꯒꯤꯗꯃꯛꯇ ꯃꯈꯣꯏꯅ ꯌꯥꯝ ꯀꯟꯅ ꯍꯣꯠꯅꯩ ꯂꯣꯏꯅꯅ ꯑꯁꯤꯒꯨꯝꯕ ꯄꯟꯆꯥꯌꯠꯀꯤ ꯃꯦꯝꯕꯔꯁꯤꯡ ꯑꯁꯤꯅ ꯅ ꯃꯈꯣꯏꯅ ꯃꯐꯝ ꯃꯐꯝꯒꯤ ꯑꯣꯏꯕ ꯑꯩꯈꯣꯏꯒꯤ ꯗꯤꯁꯇ꯭ꯔꯤꯛ ꯗꯤꯁꯇ꯭ꯔꯤꯛ ꯗꯤꯁꯇ꯭ꯔꯤꯛꯀꯤ ꯄꯟꯆꯥꯌꯠ ꯑꯣꯐꯤꯁꯇ ꯆꯠꯂꯒ ꯀꯔꯤ ꯀꯔꯤ ꯄ꯭ꯔꯣꯒ꯭ꯔꯥꯝ ꯁꯔꯀꯥꯔꯗꯒꯤ ꯊꯥꯊꯔꯛꯏ ꯑꯃꯗꯤ ꯍꯥꯏꯔꯤꯕ ꯄ꯭ꯔꯣꯒ꯭ꯔꯥꯝꯁꯤꯡ ꯑꯗꯨ ꯃꯇꯧ ꯀꯔꯝꯅ ꯄꯨꯁꯤꯜꯂꯛꯀꯅꯤ ꯍꯥꯏꯕꯅꯆꯤꯡꯕꯁꯤꯡ ꯑꯁꯤ ꯃꯈꯣꯏꯅ ꯃꯗꯨ ꯊꯕꯛ ꯑꯣꯏꯅ ꯑꯣꯟꯊꯣꯛꯅꯉꯥꯏ ꯍꯣꯠꯅꯩ ꯂꯣꯏꯅꯅ ꯑꯩꯈꯣꯏꯒꯤ ꯃꯌꯨꯝ ꯃꯀꯩ ꯂꯩꯖꯗꯕꯁꯤꯡꯕꯨ ꯍꯥꯎꯁꯤꯡꯒꯤ ꯈꯨꯗꯣꯡ ꯆꯥꯕ ꯂꯧꯔꯒ ꯃꯌꯨꯝ ꯃꯀꯩ ꯂꯩꯍꯟꯅꯉꯥꯏ ꯍꯣꯠꯅꯩ ꯑꯗꯨ ꯄꯔꯥꯏꯝ ꯃꯤꯅꯤꯁꯇꯔꯒꯤ ꯌꯣꯖꯅꯥꯒꯤ ꯃꯈꯥꯗ ꯂꯨꯄꯥ ꯂꯥꯛ ꯑꯃ ꯃꯈꯥꯏ ꯒꯣꯕꯔꯃꯦꯟꯅ ꯊꯥꯊꯔꯛꯄ ꯁꯦꯜ ꯑꯗꯨꯒ ꯃꯈꯣꯏꯅ ꯉꯝꯖꯕ ꯈꯔ ꯑꯃ ꯍꯥꯞꯆꯤꯜꯂꯦ ꯍꯥꯏꯔꯒ ꯃꯌꯨꯝ ꯂꯩꯇꯕꯁꯤꯡ ꯑꯗꯨ ꯐꯖꯕ ꯃꯌꯨꯝ ꯑꯃ ꯁꯥꯅꯉꯥꯏ ꯍꯣꯠꯅꯩ ꯍꯥꯏꯔꯤꯕꯁꯤꯡ ꯑꯁꯤ ꯄꯟꯆꯥꯌꯠꯅ ꯇꯧꯕ ꯊꯕꯛ ꯉꯥꯛꯇꯅꯤ